ꯌꯣꯒꯅ ꯑꯩꯈꯣꯏꯒꯤ ꯇꯣꯉꯥꯟ ꯇꯣꯉꯥꯟꯕ ꯆꯍꯤꯗ ꯂꯩꯕ ꯃꯤꯁꯤꯡꯗ ꯑꯩꯈꯣꯏꯒꯤ ꯀꯃꯥꯏꯅ ꯀꯥꯟꯅꯕ ꯄꯤꯒꯦꯅ ꯍꯥꯏ ꯇꯥꯔꯗꯤ ꯑꯩꯈꯣꯏꯒꯤ ꯌꯣꯒ ꯁꯥꯟꯅꯕꯁꯤꯅ ꯑꯩꯈꯣꯏꯒꯤ ꯃꯣꯏꯒꯤ ꯏꯃꯨꯟ ꯁꯤꯁꯇꯦꯝ ꯀꯟꯈꯠꯍꯜꯂꯒ ꯑꯩꯈꯣꯏꯒꯤ ꯃꯁꯥ ꯃꯋꯨ ꯇꯤꯛ ꯇꯤꯛ ꯂꯥꯎꯅ ꯑꯩꯈꯣꯏꯒꯤ ꯅꯥꯗ ꯌꯦꯛꯇꯅ ꯂꯩꯍꯟꯕ ꯍꯥꯏꯇꯥꯔꯦ ꯑꯗꯨꯒ ꯃꯣꯏꯒꯤ ꯃꯁꯥꯗꯣ ꯑꯩꯈꯣꯏꯒꯤ ꯌꯣꯒ ꯁꯥꯟꯅꯕ ꯃꯇꯝꯗ ꯑꯩꯈꯣꯏꯒꯤ ꯊꯦꯛꯇꯣꯛ ꯊꯦꯛꯆꯤꯟ ꯇꯤꯡꯂꯤ ꯌꯥꯡꯂꯤꯕ ꯈꯣꯠꯄ ꯑꯗꯨꯒꯨꯝꯕ ꯇꯧꯕꯗꯨꯅ ꯑꯩꯈꯣꯏꯒꯤ ꯑꯩꯈꯣꯏꯒꯤ ꯃꯁꯜꯁꯤꯡ ꯏꯁꯄ꯭ꯔꯦꯟ ꯇꯧꯕ ꯈꯣꯠꯄ ꯑꯗꯨꯝꯕꯗꯩꯁꯨ ꯉꯥꯛꯊꯣꯛꯑꯦ ꯑꯗꯨꯗꯨꯒ ꯃꯣꯏꯒꯤ ꯕꯦꯛꯒ꯭ꯔꯥꯎꯟꯗ ꯀꯩꯗ ꯀꯃꯥꯏꯅ ꯑꯦꯐꯦꯛ ꯇꯧꯒꯦ ꯍꯥꯏ ꯇꯥꯔꯗꯤ ꯑꯩꯈꯣꯏꯒꯤ ꯍꯥꯟꯅ ꯃꯁꯥ ꯃꯋꯨ ꯐꯠꯇꯕ ꯇꯤꯟꯖꯪ ꯀꯥꯏꯖꯪꯕ ꯑꯣꯏꯅ ꯍꯧꯔꯛꯄ ꯃꯤꯁꯦ ꯑꯩꯈꯣꯏꯒꯤ ꯌꯣꯒ ꯀꯩꯀꯥ ꯁꯥꯟꯅꯕꯗꯒꯤ ꯑꯩꯈꯣꯏ ꯍꯛꯆꯥꯡ ꯁꯦꯡꯕ ꯏ ꯅꯨꯡꯁꯤꯠ ꯁꯦꯡꯕ ꯃꯤ ꯑꯃ ꯑꯣꯏꯍꯜꯂꯦꯅ ꯍꯥꯏꯔꯒ ꯊꯝꯖꯒꯦ